ꯑꯩꯈꯣꯏꯒꯤ ꯍꯦꯟꯄꯝꯁꯦ ꯀꯔꯝꯃꯥꯏꯅ ꯃꯊꯧ ꯇꯥꯒꯦ ꯍꯥꯏꯔꯗꯤ ꯑꯩꯈꯣꯏꯅ ꯑꯗꯨꯝ ꯃꯈꯥꯗꯗꯤ ꯑꯗꯨꯝ ꯏꯁꯤꯡꯗꯤ ꯑꯗꯨꯝ ꯂꯩꯕ ꯋꯥꯅꯤ ꯑꯗꯨꯒꯤ ꯍꯦꯟꯄꯝꯗ ꯑꯩꯈꯣꯏꯅ ꯄ꯭ꯔꯦꯁꯔ ꯄꯤꯔꯗꯤ ꯏꯁꯤꯡ ꯃꯈꯥꯒꯤ ꯏꯁꯤꯡꯗꯣ ꯄꯥꯏꯞꯇꯨꯅ ꯆꯤꯡꯉꯒ ꯄꯨꯊꯣꯛꯄ ꯑꯗꯨꯗ ꯑꯩꯈꯣꯏꯕꯨ ꯑꯗꯨꯝ ꯌꯥꯎꯕꯅꯤ ꯏꯁꯤꯡꯗꯣ ꯍꯣꯏ ꯑꯩꯍꯥꯛꯅ ꯍꯦꯟꯄꯝꯗꯒꯤ ꯄꯔꯦꯡꯗ ꯌꯥꯝ ꯀꯨꯏꯅ ꯂꯦꯞꯄꯁꯨ ꯌꯥꯎꯋꯦ ꯀꯩꯒꯤꯅꯣ ꯍꯥꯏꯗꯤ ꯑꯩꯍꯥꯛꯀꯤ ꯑꯁꯤ ꯑꯩꯍꯥꯛꯀꯤ ꯂꯩꯀꯥꯏꯗ ꯏꯁꯤꯡ ꯈꯔ ꯋꯥꯠꯄ ꯑꯗꯨꯒꯤ ꯍꯦꯟꯄꯝꯁꯨ ꯀꯌꯥ ꯂꯩꯇꯦ ꯑꯗꯨꯒꯤ ꯑꯗꯨꯝ ꯄꯔꯦꯡꯗ ꯂꯦꯞꯄꯁꯨ ꯌꯥꯎꯕꯅꯦ ꯑꯗꯨꯒ ꯑꯩꯈꯣꯏꯅ ꯍꯣꯏ ꯑꯁꯤꯁꯦ ꯄꯔꯦꯡ ꯂꯦꯞꯄꯁꯦ ꯑꯩꯈꯣꯏꯅ ꯑꯦꯄ꯭ꯔꯤꯜ ꯃꯦ ꯑꯗꯨ ꯊꯥꯗ ꯑꯗꯨ ꯑꯗꯨꯗ ꯄꯔꯦꯡꯗꯨ ꯈ꯭ꯋꯥꯏꯗꯒꯤ ꯁꯥꯡꯕꯅꯤ ꯀꯩꯅꯣ ꯍꯥꯏꯕꯗꯤ ꯏꯁꯤꯡꯗꯤ ꯈꯔ ꯋꯥꯠꯄ ꯑꯗꯨ ꯃꯇꯝꯗꯀꯣ ꯀꯥꯂꯦꯟꯁꯨ ꯂꯥꯛꯄꯅꯤꯅ ꯑꯗꯨꯝ ꯏꯁꯤꯡ ꯋꯥꯠꯄ ꯑꯗꯨ ꯃꯇꯝꯗ ꯊꯦꯡꯅꯩ ꯑꯗꯨꯒ ꯑꯩꯍꯥꯛꯅ ꯑꯁꯤ ꯍꯦꯟꯄꯝꯁꯦ ꯑꯩꯈꯣꯏ ꯑꯩꯍꯥꯛꯅ ꯑꯗꯨꯝ ꯐꯖꯅ ꯁꯤꯖꯤꯟꯅꯔꯗꯤ ꯑꯩꯈꯣꯏꯅ ꯍꯦꯟꯄꯝꯁꯦ ꯑꯣꯇꯣꯃꯦꯇꯤꯛ ꯑꯣꯏꯅ ꯊꯥꯔꯗꯤ ꯄꯔꯦꯡ ꯄꯔꯦꯡꯗꯣ ꯁꯥꯡꯂꯔꯣꯏ ꯍꯥꯏꯅ ꯑꯩꯅ ꯈꯜꯂꯤ ꯀꯩꯅꯣ ꯍꯥꯏꯗꯤ ꯑꯥ ꯃꯅꯨꯡꯗꯗꯤ ꯏꯁꯤꯡꯗꯤ ꯑꯗꯨꯝ ꯂꯩꯔꯤꯕꯀꯣ ꯑꯩꯈꯣꯏꯅ ꯍꯦꯟꯄꯝꯁꯦ ꯀꯟꯅ ꯑꯣꯇꯣꯃꯦꯇꯤꯛꯅ ꯍꯥꯞꯂꯗꯤ ꯑꯗꯨꯝ ꯖꯔ ꯍꯥꯏꯅ ꯏꯁꯤꯡꯗꯣ ꯍꯩꯗꯣꯛꯈ꯭ꯔꯅꯤ ꯑꯗꯣ ꯑꯩꯈꯣꯏꯗꯤ ꯄꯔꯦꯡꯗꯣ ꯁꯥꯡꯂꯔꯣꯏ ꯍꯥꯏꯅ ꯑꯩꯅ ꯈꯜꯂꯤ ꯑꯗꯨꯒꯤ ꯑꯩꯍꯥꯛꯅ ꯍꯦꯟꯄꯝꯁꯦ ꯐꯖꯅ ꯍꯦꯟꯄꯝ ꯅꯠꯇꯕ ꯑꯃꯨꯛꯀ ꯑꯣꯇꯣꯃꯦꯇꯤꯛ ꯄꯝꯅ ꯑꯗꯨꯝ ꯍꯣꯡꯗꯣꯛꯈ꯭ꯔꯗꯤ ꯐꯔꯅꯤ